ꯑꯁꯦꯡꯕ ꯊꯧꯗꯣꯛꯁꯤꯡꯗ ꯌꯨꯝꯐꯝ ꯑꯣꯏꯕ ꯑꯩꯅ ꯄꯥꯝꯖꯕ ꯂꯥꯏꯔꯤꯛ ꯑꯃ ꯂꯩ ꯍꯥꯏꯔꯤꯕ ꯂꯥꯏꯔꯤꯛ ꯑꯁꯤꯒꯤ ꯃꯃꯤꯡꯗꯤ ꯇꯨꯋꯦꯐ ꯐꯦꯜꯅꯤ ꯍꯥꯏꯔꯤꯕ ꯂꯥꯏꯔꯤꯛ ꯑꯁꯦ ꯑꯅꯨꯔꯥꯚ ꯄꯊꯥꯛꯅ ꯏ ꯍꯥꯏꯔꯤꯕ ꯂꯥꯏꯔꯤꯛ ꯑꯁꯤ ꯑꯩꯅ ꯄꯥꯝꯂꯤꯕꯒꯤꯗꯃꯛꯇꯤ ꯃꯔꯝ ꯃꯌꯥꯝ ꯑꯃ ꯂꯩ ꯍꯥꯏꯔꯤꯕ ꯂꯥꯏꯔꯤꯛ ꯑꯁꯤ ꯇꯨꯌꯦꯐ ꯐꯦꯜ ꯍꯥꯏꯔꯤꯕ ꯂꯥꯏꯔꯤꯛ ꯑꯁꯤ ꯌꯥꯝꯅ ꯑꯩꯈꯣꯏꯒꯤ ꯋꯥꯈꯜꯗ ꯌꯥꯝꯅ ꯋꯥꯈꯜ ꯂꯧꯁꯤꯡ ꯄꯤꯕ ꯑꯃꯁꯨꯡ ꯃꯁꯤꯗ ꯏꯟꯁꯄꯥꯏꯔꯦꯁꯟ ꯄꯨꯛꯅꯤꯡ ꯋꯥꯈꯜ ꯊꯧꯒꯠꯄ ꯑꯩꯈꯣꯏꯅ ꯁꯥꯇ꯭ꯔ ꯑꯃ ꯑꯣꯏꯅꯕ ꯁꯥꯇ꯭ꯔ ꯑꯃ ꯑꯣꯏꯕꯅ ꯂꯥꯏꯔꯤꯛ ꯌꯥꯝꯅ ꯄꯥꯕ ꯗꯔꯀꯥꯔ ꯑꯣꯏ ꯃꯔꯝ ꯑꯁꯤꯅ ꯂꯥꯏꯔꯤꯛ ꯄꯅꯕꯒꯤꯗꯃꯛꯇ ꯍꯥꯏꯔꯤꯕ ꯂꯥꯏꯔꯤꯛ ꯑꯁꯤꯗꯒꯤ ꯑꯩꯈꯣꯏꯒꯤ ꯋꯥꯈꯜ ꯂꯧꯁꯤꯡ ꯑꯃꯁꯨꯡ ꯑꯩꯈꯣꯏꯅ ꯇꯧꯒꯗꯕ ꯏꯊꯧ ꯑꯃꯁꯨꯡ ꯑꯈꯥꯡ ꯀꯟꯕ ꯍꯣꯠꯅꯕ ꯀꯟꯕ ꯑꯗꯨ ꯍꯥꯏꯔꯤꯕꯁꯤꯡꯁꯤ ꯑꯩꯈꯣꯏꯅ ꯍꯥꯏꯔꯤꯕ ꯂꯥꯏꯔꯤꯛ ꯑꯁꯤꯗꯒꯤ ꯐꯪꯕ ꯍꯥꯏꯔꯤꯕ ꯂꯥꯏꯔꯤꯛ ꯑꯁꯤꯗꯒꯤ ꯅꯣꯂꯦꯖꯁꯤꯡ ꯑꯁꯤꯒꯨꯝꯂꯕ ꯅꯣꯂꯦꯖꯁꯤꯡ ꯑꯁꯤ ꯐꯪꯕ ꯉꯝꯃꯤ ꯃꯔꯝ ꯑꯁꯤꯅ ꯂꯥꯏꯔꯤꯛ ꯑꯁꯤ ꯑꯩꯅ ꯌꯥꯝꯅ ꯄꯥꯝꯖꯔꯤꯕꯅꯤ ꯑꯃꯁꯨꯡ ꯃꯁꯤꯒꯤ ꯂꯥꯏꯔꯤꯛ ꯑꯁꯤꯗꯒꯤ ꯌꯥꯝꯅ ꯃꯔꯨ ꯑꯣꯏꯕ ꯅꯣꯂꯦꯖ ꯋꯥꯈꯜ ꯂꯧꯁꯤꯡ ꯑꯣꯏꯕ ꯑꯃꯁꯨꯡ ꯑꯁꯤꯗꯒꯤ ꯌꯥꯝꯅ ꯇꯥꯉꯥꯏ ꯐꯗꯕ ꯈꯪꯖꯤꯟꯕ ꯌꯥꯕ ꯑꯃꯁꯨ ꯌꯥꯎꯔꯤ ꯍꯥꯏꯔꯤꯕꯁꯤꯡ ꯑꯁꯤꯗꯤ ꯃꯃꯥ ꯑꯃꯁꯨꯡ ꯃꯄꯥ ꯑꯗꯒꯤ ꯏꯃꯨꯡ ꯃꯅꯨꯡꯒꯤ ꯃꯤꯁꯤꯡꯒ ꯌꯥꯝꯅ ꯅꯨꯡꯁꯤ ꯆꯥꯟꯅꯅ ꯍꯤꯡꯃꯤꯟꯅꯕ ꯑꯃꯁꯨꯡ ꯁꯃꯥꯖ ꯑꯁꯤꯗ ꯃꯇꯧ ꯀꯔꯝꯅ ꯃꯤꯑꯣꯏꯕꯕꯨ ꯐꯠꯇꯕ ꯃꯤꯑꯣꯏꯕꯕꯨ ꯑꯐꯕ ꯃꯤꯑꯣꯏꯕ ꯑꯃꯅ ꯀꯃꯥꯏꯅ ꯆꯨꯝꯊꯣꯛꯀꯗꯒꯦ ꯍꯥꯏꯕ ꯑꯁꯤꯁꯨ ꯍꯥꯏꯔꯤꯕ ꯂꯥꯏꯔꯤꯛ ꯇꯨꯌꯦꯐ ꯐꯦꯜ ꯑꯁꯤꯗ ꯎꯠꯂꯤ ꯑꯁꯤꯗꯁꯨ ꯅꯠꯇꯅ ꯁꯃꯥꯖ ꯑꯃꯕꯨ ꯀꯔꯝꯕ ꯃꯑꯣꯟꯗ ꯑꯐꯕꯒꯤ ꯂꯝꯕꯤꯗ ꯄꯨꯔꯛꯀꯅꯤ ꯍꯥꯏꯕ ꯑꯗꯨꯁꯨ ꯎꯠꯂꯤ ꯑꯃꯁꯨꯡ ꯃꯤꯑꯣꯏꯕ ꯑꯃꯅ ꯑꯐꯕ ꯊꯕꯛ ꯑꯃ ꯇꯧꯕ ꯃꯇꯝꯗ ꯐꯠꯇꯕ ꯃꯤꯑꯣꯏꯁꯤꯡꯅ ꯌꯥꯝꯅ ꯌꯦꯠꯄ ꯑꯗꯨꯒ ꯃꯤꯕꯨ ꯍꯟꯊꯅ ꯈꯟꯕ ꯑꯃꯁꯨꯡ ꯃꯤꯑꯣꯏꯕꯕꯨ ꯃꯍꯥꯛꯀꯤ ꯆꯠꯂꯤꯕ ꯂꯝꯕꯤ ꯑꯗꯨ ꯂꯣꯏꯁꯤꯟꯕꯤꯅꯕ ꯇꯦꯝꯁꯤꯡꯕꯤꯅꯕꯒꯤꯗꯃꯛꯇ ꯇꯦꯝꯁꯤꯡꯕꯤꯅꯕꯒꯤꯗꯃꯛꯇ ꯇꯧꯕ ꯑꯗꯨꯒꯨꯝꯂꯕ ꯋꯥꯈꯜꯂꯣꯟ ꯀꯌꯥ ꯐꯣꯡꯗꯣꯛꯂꯤꯕ ꯂꯥꯏꯔꯤꯛ ꯑꯃꯅꯤ ꯍꯥꯏꯔꯤꯕ ꯂꯥꯏꯔꯤꯛ ꯑꯁꯤ ꯌꯥꯝꯅ ꯐꯖꯕ ꯂꯥꯏꯔꯤꯛ ꯑꯃꯅꯤ ꯑꯅꯨꯔꯥꯛ ꯄꯊꯥꯛꯅ ꯏꯕ ꯇꯨꯌꯦꯐ ꯐꯦꯜ